ꯑꯩꯅ ꯂꯝ ꯀꯣꯏꯕ ꯆꯠꯄ ꯃꯇꯝꯗ ꯃꯣꯏꯔꯥꯡ ꯂꯣꯝꯗ ꯆꯠꯄꯗ ꯁꯦꯟꯗ꯭ꯔꯥ ꯄꯥꯛꯅ ꯈ꯭ꯋꯥꯏꯗꯒꯤ ꯐꯖꯩ ꯀꯔꯤꯒꯤꯅꯣ ꯍꯥꯏꯕ ꯃꯇꯝꯗ ꯁꯦꯟꯗ꯭ꯔꯥ ꯄꯥꯛꯁꯤꯗ ꯐꯪꯍꯟꯗꯕ ꯂꯩꯇꯦ ꯆꯥꯐꯝ ꯍꯣꯇꯦꯜ ꯐꯖꯅ ꯃꯔꯥꯡ ꯀꯥꯏꯅ ꯐꯪꯏ ꯆꯤꯡ ꯃꯇꯦꯛ ꯑꯃꯁꯨ ꯀꯥꯔꯒ ꯌꯦꯡꯊꯕꯗ ꯄꯥꯠꯀꯤ ꯏꯁꯤꯡꯒꯤ ꯐꯖꯕꯗꯨꯁꯨ ꯎꯍꯜꯂꯦ ꯑꯗꯒꯤ ꯕꯨꯠ ꯇꯣꯡꯍꯜꯂꯦ ꯀꯣꯏꯍꯜꯂꯦ ꯉꯥ ꯈꯨꯗꯛꯇ ꯐꯥꯕ ꯂꯥꯡꯅ ꯐꯥꯕ ꯏꯟ ꯍꯨꯜꯂꯒ ꯐꯥꯕ ꯎꯍꯜꯂꯦ ꯏꯁꯤꯡꯒꯤ ꯐꯖꯕ ꯏꯌꯥꯏ ꯎꯍꯜꯂꯦ ꯕꯨꯠ ꯇꯣꯡꯍꯟꯗꯅ ꯀꯣꯏꯍꯜꯂꯦ ꯑꯗꯨꯛꯀꯤ ꯃꯇꯤꯛ ꯅꯨꯡꯉꯥꯏꯍꯜꯂꯦ ꯐꯖꯍꯜꯂꯦ ꯐꯖ ꯐꯖꯕ ꯃꯐꯝ ꯂꯩꯍꯧꯋꯦ ꯃꯐꯝꯗꯨꯗ ꯇꯉꯥꯏ ꯐꯗ꯭ꯔꯒꯗꯤ ꯍꯣꯇꯦꯜ ꯅꯨꯡꯇꯦꯜ ꯂꯧꯔꯒ ꯂꯩꯕ ꯑꯍꯤꯡ ꯅꯣꯡ ꯂꯝ ꯁꯥꯡꯅ ꯂꯥꯛꯄ ꯃꯤꯅ ꯍꯟꯕ ꯐꯔꯛ ꯇꯥꯕꯒꯤꯁꯨ ꯂꯩꯐꯝ ꯑꯣꯏꯅ ꯍꯣꯇꯦꯜꯀꯁꯨ ꯐꯖꯅ ꯂꯩꯍꯧꯋꯦ ꯀꯤꯆꯟ ꯅꯨꯡꯆꯟ ꯐꯖꯅ ꯊꯝꯃꯦ ꯀꯥꯟꯇꯤꯟ ꯐꯝꯃꯦ ꯃꯑꯣꯡ ꯇꯥꯅ ꯑꯗꯨꯝ ꯂꯩꯍꯧꯋꯦ ꯁꯦꯟꯗ꯭ꯔꯥꯒꯤ ꯄꯥꯛ ꯑꯗꯨꯛꯀꯤ ꯃꯇꯤꯛ ꯐꯖꯩ ꯑꯩꯗꯤ ꯑꯩꯒꯤ ꯃꯣꯠꯇ ꯁꯦꯟꯗ꯭ꯔꯥꯒꯤ ꯄꯥꯛꯁꯦ ꯑꯗꯨꯛꯀꯤ ꯃꯇꯤꯛ ꯅꯨꯡꯉꯥꯏ ꯑꯗꯨꯒꯤ ꯅꯨꯃꯤꯠ ꯊꯣꯛꯄꯗꯤ ꯅꯣꯡꯄꯣꯛꯇꯒꯤ ꯊꯣꯛꯑꯦ ꯅꯨꯃꯤꯠ ꯇꯥꯕꯅ ꯅꯣꯡꯆꯨꯞꯇꯒꯤ ꯇꯥꯏ ꯍꯥꯏꯔꯤꯕ ꯃꯐꯝ ꯑꯅꯤ ꯑꯁꯤꯗ ꯊꯣꯛꯄ ꯑꯃꯁꯨꯡ ꯇꯥꯕ ꯑꯣꯏꯅ ꯈꯜꯂꯦ ꯑꯩꯈꯣꯏꯅ